ꯑꯁ ꯑꯁ ꯏꯇꯥꯎ ꯀꯩꯅꯣꯅꯦ ꯍꯌꯦꯡꯁꯤ ꯀꯣꯏꯊꯣꯛꯁꯦ ꯇꯧꯕꯅꯦ ꯑꯜ ꯍꯌꯥꯠꯇ ꯄꯨꯟꯗꯕꯁꯨ ꯀꯨꯏꯔꯦ ꯑꯝꯇ ꯄꯨꯟꯃꯤꯟꯅꯔꯨꯁꯦꯅ ꯇꯧꯕ ꯑꯜ ꯍꯌꯥꯠꯇ ꯑꯣꯏꯅ ꯄꯨꯜꯂꯁꯦ ꯑꯜ ꯍꯌꯥꯠꯇ ꯑꯜ ꯍꯌꯥꯠꯇꯗꯤ ꯏꯁ ꯌꯥꯝ ꯐꯪꯈ꯭ꯔꯦ ꯆꯤꯛꯀꯟ ꯆꯤꯂꯤ ꯑꯗꯨꯒ ꯗ꯭ꯔꯤꯞ ꯆꯤꯂꯤ ꯑꯗꯨꯒ ꯆꯤꯛꯀꯟ ꯒ꯭ꯔꯣꯁ ꯑꯗꯨꯒ ꯂꯣꯂꯤꯄꯣꯞ ꯑꯗꯨꯒ ꯆꯤꯛꯀꯟ ꯆꯧ ꯌꯥꯝꯅ ꯐꯪꯈ꯭ꯔꯦ ꯃꯣꯏꯗꯗꯤ ꯑꯗꯒꯤ ꯑꯈꯣꯏꯒꯤ ꯐ꯭ꯔꯥꯏ ꯔꯥꯏꯁ ꯕꯤꯔꯌꯥꯅꯤ ꯑꯗꯒꯤ ꯇꯣꯉꯥꯟ ꯇꯣꯉꯥꯟꯕ ꯈꯋꯥꯕ ꯆꯤꯛꯀꯟ ꯈꯋꯥꯕꯀ ꯐꯪꯉꯦ ꯑꯗꯨ ꯃꯣꯏꯒꯤꯗꯅ ꯈꯔ ꯐꯒꯅꯤ ꯈꯜꯂꯦ ꯑꯜ ꯍꯌꯥꯠꯅ ꯍꯦꯟꯅ ꯐꯕꯅꯦ ꯑꯗꯨꯗ ꯑꯣꯏꯅ ꯄꯨꯜꯂꯁꯦ ꯃꯌꯥꯝꯅ ꯄꯥꯝꯅꯕꯁꯨ ꯑꯜ ꯍꯌꯥꯠꯇꯣ ꯌꯥꯝ ꯄꯥꯝꯅꯕꯅꯦ ꯑꯗꯨꯗꯨꯗ ꯑꯣꯏꯅ ꯄꯨꯜꯂꯒ ꯃꯗ ꯑꯩꯈꯣꯏ ꯄꯨꯟꯅ ꯄꯨꯟꯃꯤꯟꯅꯔꯒ ꯆꯥꯃꯤꯟꯅꯔꯁꯦ ꯀꯩꯅꯣꯝꯃ ꯍꯌꯦꯡ ꯄꯨꯡ ꯑꯃ ꯃꯈꯥꯏ ꯑꯗꯨꯃꯥꯏꯅ ꯑꯗꯨꯗ ꯑꯣꯏꯅ ꯆꯠꯂꯁꯦ ꯅꯨꯡꯊꯤꯟꯒꯤ ꯅꯨꯡꯊꯤꯟ ꯍꯣꯏ ꯌꯥꯏ ꯑꯩꯈꯣꯏ ꯃꯃꯥꯡ ꯂꯩꯔꯛꯀꯤ ꯑꯗꯣꯝꯗ ꯅꯪ ꯒꯥꯔꯤꯗꯣ ꯂꯥꯛꯑꯣ ꯑꯗꯨꯒ ꯄꯨꯟꯅ ꯆꯠꯃꯤꯟꯅꯈ꯭ꯔꯁꯤꯅꯦ ꯎꯝ ꯐꯔꯦ ꯐꯔꯦ